ꯁꯤꯁꯦ ꯁ꯭ꯋꯤꯠꯖꯤꯒꯤ ꯍꯦꯜꯞꯂꯥꯏꯟ ꯅꯝꯕꯔ ꯑꯣꯏꯒꯗ꯭ꯔꯥ ꯑꯩꯗꯣ ꯃꯃꯥꯡꯗ ꯁꯤꯒꯤ ꯁ꯭ꯋꯤꯠꯖꯤꯁꯤꯗꯒꯤ ꯄꯣꯠ ꯆꯩ ꯑꯗꯨꯝ ꯀꯛꯄꯒꯤ ꯑꯦꯀꯥꯎꯟ ꯍꯥꯞꯂꯒ ꯑꯗꯨꯝ ꯊꯝꯕꯅꯦꯕꯀꯣ ꯑꯗꯨꯗꯣ ꯁꯤꯗ ꯑꯩꯈꯣꯏꯅ ꯄꯣꯠ ꯆꯩ ꯀꯛꯄ ꯀꯥꯟꯗ ꯑꯣꯇꯣ ꯄꯦ ꯇꯧꯕꯁꯦ ꯁꯤꯁꯦ ꯌꯥꯍꯟꯕꯤꯒꯅꯣ ꯍꯟꯗꯛꯇꯣ ꯑꯩꯈꯣꯏ ꯃꯅꯤꯄꯨꯔꯗꯁꯨ ꯏꯔꯥꯡ ꯊꯣꯛꯄꯗꯒꯤ ꯐꯥꯏꯅꯥꯟꯁꯤꯌꯦꯜꯂꯤ ꯁꯥꯎꯟ ꯈꯤꯇꯪ ꯑꯣꯏꯗꯕ ꯑꯗꯨꯗꯣ ꯄꯣꯠ ꯆꯩ ꯀꯛꯄꯒꯤ ꯃꯥꯒꯤ ꯄꯦꯃꯦꯟ ꯃꯦꯊꯠꯁꯦ ꯑꯩꯈꯣꯏ ꯀꯦꯁ ꯑꯣꯟ ꯗꯦꯂꯤꯕꯔꯤꯒꯤ ꯃꯑꯣꯡꯗ ꯑꯣꯏꯅ ꯑꯗꯨꯝ ꯇꯧꯕ ꯄꯥꯝꯃꯤ ꯑꯗꯨꯅ ꯁꯤꯒꯤ ꯋꯦꯞꯁꯥꯏꯠꯁꯤꯗ ꯃꯥꯒꯤ ꯂꯩꯔꯤꯕ ꯑꯣꯇꯣ ꯄꯦꯒꯤ ꯄꯦꯃꯦꯟ ꯑꯣꯞꯁꯟꯁꯦ ꯑꯃꯨꯛꯇꯪ ꯀꯦꯟꯁꯦꯜ ꯇꯧꯕꯤꯌꯣ ꯍꯥꯏꯒꯦ ꯇꯧꯖꯕꯅꯤ